ꯌꯨꯝꯗ ꯂꯣꯏꯕ ꯁꯥꯁꯤꯡ ꯂꯣꯏꯅ ꯅꯨꯡꯁꯤ ꯑꯗꯨꯕꯨ ꯃꯈꯣꯏꯒ ꯂꯩꯃꯤꯟꯅꯕꯗ ꯈꯨꯗꯣꯡ ꯆꯥꯕ ꯅꯨꯡꯁꯤꯕ ꯍꯧꯗꯣꯡ ꯑꯣꯏꯔꯒꯁꯨ ꯑꯩꯈꯣꯏꯒꯤ ꯎꯆꯤ ꯐꯥꯗꯣꯛꯄꯤꯕ ꯑꯗꯩ ꯍꯨꯏ ꯑꯣꯏꯔꯒꯁꯨ ꯑꯩꯈꯣꯏꯒꯤ ꯌꯨꯝ ꯁꯪꯕꯤꯕ ꯑꯗꯨꯒꯨꯝꯕ ꯃꯌꯥꯝꯗꯨ ꯈꯜꯂꯒ ꯌꯥꯝ ꯅꯨꯡꯁꯤ